ꯑꯩꯈꯣꯏ ꯁ꯭ꯋꯥꯏꯗ ꯄꯥꯎꯆꯦꯒꯤ ꯃꯃꯤꯡ ꯆꯠꯄ ꯍꯥꯏꯔꯒꯗꯤ ꯇꯣꯝ ꯇꯤꯕꯤ ꯑꯗꯒꯤ ꯈꯕꯔꯒꯨꯃꯕꯗ ꯍꯥꯏꯔꯒꯅ ꯁꯉꯥꯏ ꯑꯦꯛꯁꯄ꯭ꯔꯦꯁ ꯀꯨꯝꯕ ꯁꯨꯝꯕꯁꯤ ꯌꯥꯝꯅ ꯀꯥꯟꯅꯩ ꯁꯉꯥꯏ ꯑꯦꯛꯁꯄ꯭ꯔꯦꯁꯀꯤ ꯈꯕꯔꯁꯤ ꯄꯥꯕ ꯃꯇꯝꯗꯁꯨ ꯑꯗꯨꯝ ꯌꯥꯝꯅ ꯅꯨꯡꯉꯥꯏ ꯏ ꯄꯥꯎꯁꯨ ꯑꯗꯨꯝ ꯃꯔꯤꯛ ꯁꯦꯡꯅ ꯑꯗꯨꯝ ꯐꯣꯡꯉꯛꯏ ꯑꯗꯒꯤ ꯈꯕꯔ ꯊꯤꯟꯕ ꯂꯥꯛꯄ ꯃꯤꯁꯤꯡꯁꯨ ꯑꯗꯨꯝ ꯃꯇꯝ ꯆꯥꯟ ꯆꯥꯅ ꯂꯥꯛꯑꯒ ꯑꯗꯨꯝ ꯃꯇꯝ ꯆꯥꯟ ꯆꯥꯅ ꯄꯤꯔꯝꯃꯤ ꯑꯗꯒꯤ ꯁꯨꯝ ꯑꯍꯜꯁꯤꯡꯅ ꯄꯥꯎꯆꯦ ꯄꯥꯕꯗꯁꯨ ꯌꯥꯝꯅ ꯀꯥꯟꯅꯩ ꯊꯣꯛꯏꯕ ꯊꯧꯗꯣꯛꯁꯤꯡꯗꯁꯨ ꯂꯣꯏꯅ ꯌꯥꯎꯕꯅꯤꯅ ꯈꯕꯔꯁꯤ ꯄꯥꯕꯗꯁꯨ ꯌꯥꯝꯅ ꯀꯥꯟꯅꯩ ꯑꯗꯒꯤ ꯇꯣꯝ ꯇꯤꯕꯤꯗ ꯍꯥꯏꯔꯒꯅ ꯇꯣꯝ ꯇꯤꯕꯤꯗ ꯂꯥꯛꯏꯕ ꯆꯦꯟꯅꯦꯟꯁꯤꯡꯁꯤ ꯑꯗꯨꯝ ꯌꯦꯡꯕꯗꯁꯨ ꯌꯥꯝꯅ ꯅꯨꯡꯉꯥꯏ ꯑꯗꯒꯤ ꯑꯉꯥꯡꯒꯤꯗ ꯑꯣꯏꯔꯁꯨ ꯑꯗꯨꯝ ꯁꯥꯟꯅꯕ ꯁ꯭ꯄꯣꯔꯠ ꯀꯩꯀꯥꯒꯤꯇ ꯑꯣꯏꯔꯁꯨ ꯄꯥꯎ ꯆꯦꯒꯤꯗꯃꯛꯇ ꯑꯣꯏꯔꯒꯁꯨ ꯑꯇꯩ ꯑꯇꯩ ꯀꯥꯟꯅꯕꯒꯤ ꯃꯔꯝꯗꯁꯨ ꯌꯥꯝꯅ ꯑꯗꯨꯝ ꯐꯣꯡꯉꯤ ꯑꯗꯒꯤ ꯑꯐꯕ ꯃꯤ ꯑꯃ ꯀꯩꯗꯧꯔꯒꯁꯨ ꯍꯥꯏꯗꯤ ꯑꯗꯨꯝ ꯄꯨꯈꯠꯂꯒ ꯇꯣꯝ ꯇꯤꯕꯤꯗ ꯑꯗꯨꯝ ꯕꯤꯗꯤꯑꯣ ꯑꯗꯨꯝ ꯊꯥꯒꯠꯂꯛꯄꯁꯨ ꯌꯥꯎꯋꯤ ꯑꯐꯥꯎꯕ ꯀꯌꯥ ꯀꯌꯥ ꯁꯥꯟꯅꯔꯣꯏ ꯀꯌꯥ ꯀꯌꯥ ꯆꯠꯂꯨꯕꯁꯤꯡꯁꯨ ꯇꯣꯝ ꯇꯤꯕꯤꯗ ꯄꯨꯈꯠꯄꯤꯔꯒ ꯑꯗꯨꯝ ꯂꯥꯏꯕ ꯑꯣꯏꯅ ꯊꯥꯖꯔꯒ ꯌꯦꯡꯖꯕꯗꯁꯨ ꯈꯪꯗꯕ ꯀꯌꯥꯁꯨ ꯑꯗꯨꯝ ꯈꯪꯕ ꯉꯝꯃꯤ ꯁꯤ ꯍꯥꯏꯔꯒ ꯂꯣꯏꯁꯤꯟꯖꯔꯒꯦ